ꯃꯅꯤꯄꯨꯔ ꯂꯣꯜ ꯑꯁꯦ ꯁꯪꯁꯀ꯭ꯔꯤꯠꯅ ꯑꯩꯈꯣꯏꯒꯤ ꯁꯪꯁꯀ꯭ꯔꯤꯠ ꯑꯗꯤ ꯑꯩꯈꯣꯏꯗ ꯏꯊꯤꯜ ꯀꯌꯥ ꯄꯤꯗꯦ ꯑꯗꯨꯕꯨ ꯑꯩꯈꯣꯏꯒꯤ ꯑꯇꯣꯞꯄ ꯂꯣꯜ ꯏꯪꯂꯤꯁ ꯀꯨꯝꯕ ꯍꯤꯟꯗꯤꯒꯨꯝꯕꯅꯗꯤ ꯑꯩꯈꯣꯏꯗ ꯏꯊꯤꯜꯁꯦ ꯑꯩꯈꯣꯏꯒꯤ ꯄꯤ ꯑꯍꯣꯡꯕ ꯀꯌꯥ ꯑꯃ ꯄꯤꯕꯗ ꯃꯣꯏꯅ ꯍꯥꯏꯕꯗ ꯑꯩꯈꯣꯏ ꯑꯃꯥꯡ ꯑꯁꯦꯡ ꯑꯣꯏꯕ ꯕꯥꯕꯥ ꯄꯥꯕꯨꯡ ꯍꯥꯏꯕꯁꯦ ꯍꯧꯖꯤꯛꯇꯤ ꯗꯦꯗꯤ ꯏꯃꯥ ꯍꯥꯏꯕꯁꯦ ꯍꯧꯖꯤꯛꯇꯤ ꯃꯥꯃꯤ ꯃꯣꯝ ꯑꯗꯒꯤ ꯈꯨꯔꯥ ꯀꯥꯀꯥ ꯍꯥꯏꯕꯁꯤꯅ ꯍꯧꯖꯤꯛꯇꯤ ꯑꯪꯀꯜ ꯍꯥꯏꯅ ꯇꯧꯗꯅ ꯑꯗꯒꯤ ꯃꯇꯩꯃꯁꯤꯡ ꯇꯧꯕꯗ ꯎꯕꯗ ꯑꯩꯈꯣꯏꯒ ꯏꯇꯩꯃꯅ ꯍꯥꯏꯒꯗꯕꯁꯦ ꯑꯩꯈꯣꯏꯒꯤ ꯚꯥꯕꯤꯒ ꯇꯧꯗꯅ ꯁꯨꯃꯥꯏꯅ ꯇꯧꯕꯁꯦ ꯁꯤꯅꯤ ꯑꯩꯈꯣꯏ ꯃꯅꯤꯄꯨꯔꯤ ꯂꯣꯟꯗ ꯑꯩꯈꯣꯏꯒꯤ ꯏꯊꯤꯜꯁꯦ ꯑꯁꯨꯝ ꯑꯁꯨꯝ ꯄꯤꯛꯁꯤꯜꯂꯛꯑꯦ